ꯅꯤ ꯍꯥꯏꯅ ꯃꯤꯅ ꯈꯪꯗꯨꯅ ꯄꯨꯊꯣꯛꯂꯛꯄ ꯆꯤꯟꯖꯥꯛꯁꯤꯡ ꯑꯁꯤ ꯄꯨꯊꯣꯛꯂꯛ ꯍꯥꯟꯅ ꯊꯥꯏꯅ ꯑꯩꯈꯣꯏ ꯃꯇꯝꯗꯗꯤ ꯍꯤꯡꯒꯣꯟꯗꯒꯤ ꯍꯦꯛꯂꯒ ꯄꯪꯆꯥ ꯆꯥꯕ ꯑꯗꯨꯅ ꯐꯕ ꯐꯠꯇꯕ ꯈꯪꯗꯅ ꯄꯪꯆꯥ ꯆꯥꯁꯤꯟꯕꯒꯤ ꯑꯅꯥꯕ ꯍꯦꯟꯒꯠꯂꯛꯄꯁꯨ ꯃꯌꯥꯝ ꯌꯥꯎꯏ ꯑꯗꯨꯕꯨ ꯑꯗꯨ ꯈꯨꯗꯝꯅ ꯍꯤꯡꯒꯣꯟꯗ ꯍꯤꯟꯖꯥꯡ ꯅꯥꯄꯤ ꯐꯠꯇꯕ ꯇꯤꯟ ꯂꯩꯕ ꯆꯥꯕꯗ ꯄꯣꯝꯈꯠꯂꯛꯄ ꯅꯥꯈꯠꯂꯛꯄ ꯄꯨꯛ ꯅꯥꯕ ꯀꯣꯛ ꯆꯤꯛꯄ ꯇꯧꯈꯠꯂꯛꯄ ꯃꯌꯥꯝꯁꯨ ꯂꯩ ꯑꯗꯨꯇ ꯅꯠꯇꯅ ꯑꯗꯨꯅ ꯃꯔꯝ ꯑꯣꯏꯔꯒ ꯑꯅꯥꯕ ꯍꯦꯟꯒꯠꯂꯛꯄꯁꯨ ꯌꯥꯎꯏ ꯑꯗꯨꯕꯨ ꯍꯧꯖꯤꯛꯀꯥꯟ ꯃꯇꯝꯗꯗꯤ ꯑꯐꯕ ꯑꯐ ꯐꯠꯇ ꯃꯤꯅ ꯈꯪꯅꯕ ꯃꯇꯝꯅꯤꯅ ꯍꯥꯔ ꯌꯥꯎꯕ ꯄꯣꯠ ꯑꯐꯕ ꯁꯦꯡꯕ ꯄꯣꯠ ꯄꯨꯊꯣꯛꯂꯛꯄꯗ ꯆꯥꯕꯗ ꯀꯤꯅꯤꯡꯉꯥꯏꯁꯨ ꯂꯩꯇꯦ ꯃꯔꯝꯗꯤ ꯑꯐꯕ ꯄꯣꯠ ꯆꯥꯕꯗ ꯃꯤ ꯑꯅꯥꯕ ꯊꯣꯛꯂꯛꯏ ꯍꯥꯏꯕ ꯂꯩꯇꯦ ꯑꯗꯨꯅ ꯍꯧꯖꯤꯛꯀꯥꯟꯒꯤ ꯃꯇꯝꯗ ꯄꯨꯊꯣꯛꯂꯛꯄ ꯌꯦꯟꯁꯥꯡ ꯅꯥꯄꯤ ꯆꯥꯕꯗ ꯑꯅꯥ ꯑꯌꯦꯛ ꯊꯣꯛꯂꯛꯄ ꯂꯩꯇꯦ